ꯁꯤ ꯑꯦꯝ ꯑꯥꯏ ꯏꯌꯥꯔ ꯐꯣꯟꯁꯦ ꯍꯦꯗ ꯐꯣꯟꯁꯦ ꯅꯨꯡꯉꯥꯏꯇꯦ ꯀꯥꯏꯗꯩ ꯂꯩꯕ ꯀꯨꯏꯗ꯭ꯔꯤ ꯌꯦꯡꯉꯨ ꯃꯔꯤꯁꯤ ꯇꯠꯂꯦ ꯅꯥꯀꯟ ꯅꯥꯝ ꯆꯠꯂ ꯅꯥꯀꯟ ꯅꯝ ꯆꯠꯇꯕꯤ ꯇꯧꯔꯛꯑꯦ ꯏꯁꯩ ꯇꯥꯕ ꯕꯦꯖꯀ ꯊꯤꯟꯗꯦꯗ ꯁꯥꯎꯟ ꯅꯨꯡꯉꯥꯏꯇꯦꯕ ꯃꯤ ꯋꯥꯔꯤ ꯁꯥꯟꯅꯔꯦ ꯃꯥꯏꯀ꯭ꯔꯐꯣꯟ ꯍꯥꯏꯅ ꯑꯥ ꯃꯈꯥ ꯂꯩꯔꯦ ꯇꯥꯒꯨꯝ ꯇꯥꯗꯒꯨꯝ ꯇꯧꯏ ꯃꯔꯤ ꯖꯦꯛ ꯊꯤꯟꯐꯝ ꯂꯥꯏꯟꯁꯨ ꯅꯨꯡꯉꯥꯏꯇꯦ ꯀꯥꯏꯗꯩ ꯁꯤ ꯂꯩꯔꯨꯒꯅꯨ ꯀꯥꯟꯅꯗꯦ ꯄꯥꯝꯃꯦ ꯁꯤꯒꯨꯝꯕꯁꯦ ꯄꯩꯁꯥ ꯃꯥꯡꯉ ꯇꯣꯛꯑꯦ